ꯂꯥꯏ ꯈꯨꯔꯨꯝꯕ ꯑꯃꯗꯤ ꯂꯥꯏꯗ ꯍꯥꯏꯖꯕ ꯑꯁꯤꯅ ꯑꯩꯈꯣꯏꯗ ꯀꯥꯟꯅꯕ ꯍꯥꯏꯁꯤ ꯌꯥꯝꯅ ꯂꯩ ꯍꯥꯏꯕꯇꯥꯔꯦ ꯑꯩꯈꯣꯏꯁꯤ ꯂꯥꯏꯅ ꯁꯦꯝꯕꯤꯔꯛꯄꯅꯤ ꯍꯥꯏꯅ ꯑꯗꯨꯝ ꯂꯩꯔꯤꯕꯅꯤ ꯃꯤ ꯂꯣꯏꯅꯃꯛ ꯃꯤꯑꯣꯏꯕꯁꯤꯡꯁꯦ ꯂꯥꯏꯅ ꯁꯦꯝꯕꯤꯔꯛꯄꯅꯤ ꯃꯄꯨꯅ ꯁꯦꯝꯕꯤꯔꯛꯄꯅꯤ ꯍꯥꯏꯅ ꯑꯗꯨꯝ ꯂꯣꯏ ꯂꯩꯔꯤꯕꯅꯤ ꯑꯗꯨꯝ ꯃꯄꯨꯗ ꯍꯥꯏꯖꯕ ꯃꯄꯨꯗ ꯅꯤꯖꯕ ꯅꯠꯇꯅ ꯀꯩ ꯇꯧꯅꯤ ꯃꯄꯨꯗ ꯍꯥꯏꯖꯕ ꯑꯩꯈꯣꯏꯅ ꯄꯥꯝꯂꯤꯕꯗꯣ ꯃꯄꯨꯗ ꯑꯗꯨꯝ ꯑꯩꯈꯣꯏꯅ ꯍꯥꯏꯈꯤꯕꯁꯦ ꯃꯄꯨꯅ ꯁꯣꯏꯗꯅ ꯑꯃꯨꯛꯇꯪꯗꯤ ꯄꯤꯕꯤꯔꯛꯀꯅꯤꯅ ꯆꯞ ꯆꯥꯅ ꯊꯥꯖꯔꯒꯅꯦ ꯑꯩꯈꯣꯏꯅ ꯍꯥꯏꯖꯔꯤꯕꯁꯦ ꯂꯥꯏꯗ ꯃꯄꯨꯗ ꯅꯤꯖꯔꯤꯕꯁꯦ ꯄꯤꯁꯨ ꯄꯤꯕꯤꯔꯛꯑꯦ ꯃꯄꯨꯅ ꯄꯤꯕꯗꯤ ꯌꯥꯝꯅ ꯇꯞꯅ ꯄꯤꯕꯤꯔꯛꯑꯦ ꯑꯩꯈꯣꯏꯅ ꯄꯥꯝꯕ ꯑꯗꯨ ꯅꯤꯖꯕꯅꯦ ꯃꯄꯨꯗ ꯍꯥꯏꯖꯕꯅꯦ ꯑꯗꯨꯒ ꯃꯄꯨꯅ ꯌꯥꯝꯅ ꯇꯞꯅ ꯏꯪꯅ ꯑꯗꯨꯝ ꯄꯤꯕꯤꯔꯛꯀꯅꯤ ꯃꯄꯨꯅ ꯍꯥꯏꯕꯒ ꯅꯤꯕꯒ ꯄꯤꯔꯛꯄꯗꯤ ꯑꯣꯏꯔꯣꯏ ꯑꯗꯨꯒ ꯇꯞꯅ ꯏꯪꯅ ꯃꯄꯨꯅ ꯑꯩꯈꯣꯏꯅ ꯍꯥꯏꯖꯔꯤꯕꯗꯣ ꯆꯞ ꯆꯥꯅ ꯄꯤꯕꯤꯕ ꯍꯥꯏꯕꯗꯣ ꯑꯗꯨꯝ ꯑꯣꯏꯔꯛꯀꯅꯤ ꯃꯁꯤꯅ ꯑꯩꯈꯣꯏꯗ ꯀꯥꯟꯅꯕ ꯀꯔꯝꯅ ꯐꯥꯎꯍꯟꯒꯦ ꯍꯥꯏꯁꯦ ꯑꯩꯈꯣꯏꯅ ꯑꯗꯨꯝ ꯑꯩꯈꯣꯏꯗ ꯀꯥꯟꯅꯕ ꯐꯥꯎꯍꯜꯂꯦ ꯑꯩꯈꯣꯏꯅ ꯅꯤꯖꯈꯤꯕ ꯊꯃꯣꯏ ꯁꯦꯡꯅ ꯍꯥꯏꯖꯈꯤꯕꯁꯤꯅ ꯃꯄꯨꯅ ꯑꯩꯈꯣꯏꯕꯨ ꯆꯥꯟꯕꯤꯗꯨꯅ ꯑꯗꯨꯝ ꯄꯤꯕꯤꯔꯛꯑꯦ ꯁꯤꯅ ꯑꯩꯈꯣꯏꯗ ꯀꯥꯟꯅꯕ ꯍꯥꯏꯔꯗꯤ ꯑꯩꯈꯣꯏꯗ ꯃꯄꯨꯅ ꯄꯤꯕꯤꯕ ꯀꯥꯟꯅꯕ ꯍꯥꯏꯔꯒꯗꯤ ꯑꯩꯈꯣꯏꯅ ꯅꯤꯖꯈꯤꯕ ꯑꯩꯈꯣꯏꯅ ꯍꯥꯏꯖꯈꯤꯕ ꯑꯩꯈꯣꯏꯅ ꯅꯣꯟꯖꯈꯤꯕꯗꯣ ꯃꯄꯨꯅ ꯇꯞꯅ ꯇꯞꯅ ꯇꯞꯅ ꯄꯤꯕꯤꯔꯛꯄ ꯁꯤꯅꯦ ꯑꯩꯈꯣꯏꯗ ꯃꯄꯨꯅ ꯄꯤꯕꯤꯕ ꯀꯥꯟꯅꯕ ꯍꯥꯏꯔꯒꯗꯤ ꯑꯩꯈꯣꯏ ꯄꯨꯝꯅꯃꯛ ꯃꯄꯨꯅ ꯁꯦꯝꯕꯤꯕꯅꯤ ꯂꯥꯏꯅ ꯁꯦꯝꯕꯤꯕꯅꯤ ꯍꯥꯏꯅ ꯂꯩꯔꯤꯕꯅꯦ ꯑꯗꯨꯅ ꯑꯩꯈꯣꯏ ꯂꯥꯏ ꯈꯨꯔꯨꯝꯕ ꯑꯃꯗꯤ ꯂꯥꯏꯗ ꯍꯥꯏꯖꯕ ꯍꯥꯏꯕꯁꯦ ꯑꯩꯈꯣꯏꯒꯤ ꯏꯊꯧꯅꯦ ꯑꯩꯈꯣꯏ ꯑꯗꯨꯝ ꯍꯥꯏꯖꯕ ꯇꯥꯕꯅꯤ ꯑꯗꯨꯝ ꯅꯤꯖꯕ ꯇꯥꯕꯅꯤ ꯂꯥꯏ ꯈꯨꯔꯨꯝꯕ ꯂꯦꯞꯄ ꯌꯥꯗꯦ ꯂꯥꯏꯗ ꯍꯥꯏꯖꯒꯗꯕꯅꯤ ꯂꯥꯏꯅ ꯁꯦꯝꯕꯤꯔꯛꯄꯅꯤꯅ ꯃꯄꯨꯅ ꯁꯦꯝꯃꯛꯄꯅꯤꯅ ꯑꯗꯨꯝ ꯃꯄꯨꯗ ꯍꯥꯏꯖꯕ ꯅꯤꯖꯕ ꯍꯥꯏꯁꯦ ꯑꯩꯈꯣꯏꯒꯤ ꯏꯊꯧꯅꯦ ꯃꯄꯨꯅ ꯁꯣꯏꯗꯅꯁꯨ ꯄꯤꯕꯤꯔꯛꯀꯅꯤ ꯑꯩꯈꯣꯏꯅ ꯃꯄꯨꯗ ꯅꯤꯔꯒ ꯄꯤꯔꯛꯄ ꯑꯗꯨꯅꯤ ꯑꯩꯈꯣꯏꯅ ꯑꯩꯈꯣꯏꯗ ꯀꯥꯟꯅꯕ ꯐꯪꯕ ꯍꯥꯏꯔꯒꯗꯤ ꯑꯩꯈꯣꯏꯅ ꯃꯄꯨꯅ ꯄꯤꯔꯛꯄꯗꯣ ꯑꯩꯈꯣꯏꯅ ꯑꯩꯈꯣꯏꯅ ꯀꯥꯟꯅꯕ ꯐꯪꯕ ꯍꯥꯏꯔꯗꯤ ꯑꯩꯈꯣꯏꯅ ꯅꯤꯖꯈꯤꯕꯗꯣ ꯃꯄꯨꯅ ꯑꯩꯈꯣꯏꯗ ꯄꯤꯕꯤꯔꯛꯄ ꯑꯁꯤꯕꯨ ꯑꯩꯈꯣꯏꯅ ꯀꯥꯟꯅꯕ ꯐꯪꯕ ꯍꯥꯏꯅ ꯂꯧꯒꯅꯤ